ꯍꯧꯖꯤꯛ ꯑꯣꯏꯔꯤꯕ ꯐꯤꯕꯝ ꯑꯁꯤꯗ ꯑꯦꯕꯔꯇꯤꯁꯃꯦꯟ ꯑꯃꯁꯨꯡ ꯃꯤꯑꯣꯏ ꯀꯌꯥꯗ ꯍꯦꯟꯅ ꯌꯧꯍꯟꯅꯕꯒꯤ ꯄꯥꯝꯕꯩ ꯑꯁꯨꯛꯀꯤ ꯃꯇꯤꯛ ꯌꯥꯝꯅ ꯂꯩꯈ꯭ꯔꯦ ꯍꯥꯏꯖꯅꯤꯡꯏ ꯈꯨꯗꯝ ꯑꯣꯏꯅ ꯍꯥꯏꯔꯕꯗ ꯑꯩꯈꯣꯏꯅ ꯍꯧꯖꯤꯛ ꯍꯧꯖꯤꯛ ꯄꯥꯏꯅꯔꯤꯕ ꯃꯣꯕꯥꯏꯟꯗ ꯌꯥꯎꯔꯤꯕ ꯐꯦꯁꯕꯨꯛ ꯏꯟꯁꯇꯒ꯭ꯔꯥꯝ ꯌꯨꯇꯨꯞ ꯑꯗꯒꯤ ꯃꯁꯤꯗ ꯅꯠꯇꯅ ꯃꯤꯑꯣꯏꯕꯅ ꯅꯨꯃꯤꯠ ꯈꯨꯗꯤꯡꯒꯤ ꯇꯥꯅꯔꯤꯕ ꯑꯍꯟ ꯑꯣꯏꯔꯕ ꯃꯤꯁꯤꯡꯅ ꯑꯋꯥ ꯄꯣꯊꯥꯅꯔꯤꯕ ꯔꯦꯗꯤꯑꯣ ꯇꯦꯂꯤꯕꯤꯖꯟ ꯑꯁꯤꯅꯤ ꯍꯥꯏꯖꯅꯤꯡꯏ ꯑꯗꯨꯒ ꯑꯩꯅ ꯌꯥꯝꯅ ꯀ꯭ꯔꯤꯌꯦꯇꯤꯞ ꯑꯣꯏꯕ ꯑꯃꯁꯨꯡ ꯄꯨꯛꯅꯤꯡ ꯆꯤꯟꯁꯤꯟꯅꯤꯡꯉꯥꯏ ꯑꯣꯏꯕ ꯑꯦꯕꯔꯇꯤꯁꯃꯦꯟ ꯑꯃ ꯍꯥꯏꯔꯒꯗꯤ ꯁꯉꯥꯏ ꯐꯦꯁꯇꯤꯕꯦꯜꯅꯤ ꯁꯉꯥꯏ ꯐꯦꯁꯇꯤꯕꯦꯜꯗ ꯃꯄꯥꯟꯗꯒꯤ ꯂꯥꯛꯄ ꯃꯣꯗꯦꯜꯁꯤꯡꯅ ꯐꯖ ꯐꯖꯔꯕ ꯃꯣꯗꯦꯜꯁꯤꯡꯗꯨꯅ ꯑꯩꯈꯣꯏꯒꯤ ꯑꯅꯧ ꯑꯅꯧꯕ ꯇ꯭ꯔꯦꯗꯤꯁꯟꯅꯦꯜꯇꯤ ꯗ꯭ꯔꯦꯁ ꯁꯦꯠꯇꯨꯅ ꯑꯦꯗꯕꯔꯇꯤꯁ ꯇꯧꯕ ꯃꯇꯝꯗ ꯉꯁꯥꯏꯒꯤ ꯁꯉꯥꯏ ꯐꯦꯁꯇꯤꯕꯦꯜꯗ ꯐꯖꯔꯤꯕ ꯗꯦꯀꯣꯔꯁꯟ ꯑꯗꯒꯤ ꯊꯥꯜꯂꯤꯕ ꯂꯥꯏꯠ ꯇꯤꯜꯂꯤꯕ ꯃꯤꯌꯥꯝ ꯑꯗꯒꯤ ꯇꯧꯔꯤꯕ ꯃꯈꯟ ꯃꯈꯥ ꯀꯌꯥꯒꯤ ꯐꯖꯕꯁꯤꯡꯗꯨꯒꯤ ꯃꯔꯛꯇ ꯐꯖꯔꯕ ꯃꯣꯗꯦꯜꯁꯤꯡꯅ ꯑꯩꯈꯣꯏꯒꯤ ꯇ꯭ꯔꯦꯗꯤꯁꯟꯅꯦꯜꯒꯤ ꯗ꯭ꯔꯦꯁꯁꯤꯡ ꯑꯗꯨ ꯁꯦꯠꯇꯨꯅ ꯑꯦꯕꯔꯇꯥꯏꯖ ꯇꯧꯕ ꯃꯇꯝꯗ ꯑꯩꯒꯤ ꯄꯨꯛꯅꯤꯡ ꯑꯁꯨꯛꯀꯤ ꯃꯇꯤꯛ ꯅꯨꯡꯉꯥꯏ ꯑꯗꯨꯒ ꯄꯨꯛꯅꯤꯡ ꯆꯤꯡꯁꯤꯜꯂꯤ ꯌꯥꯝꯅꯁꯨ ꯄꯥꯝꯖꯩ ꯍꯥꯏꯖꯅꯤꯡꯏ